ꯍꯥꯎ

ꯅꯨꯡꯉꯥꯏꯕ ꯍꯥꯏꯕꯕꯨ ꯑꯩꯈꯣꯏꯁꯨ ꯂꯣꯏ ꯆꯠꯇ꯭ꯔꯤꯕꯅꯤꯅ ꯈꯪꯗꯦꯕ ꯀꯣ ꯑꯗꯣ ꯅꯨꯡꯉꯥꯏꯕꯗꯤ ꯃꯐꯝ ꯈꯨꯗꯤꯡꯗ ꯑꯗꯨꯝ ꯅꯨꯡꯉꯥꯏ ꯍꯥꯏꯗꯤ ꯇꯣꯉꯥꯟ ꯇꯣꯉꯥꯟꯕ ꯃꯑꯣꯡꯗ ꯂꯣꯏ ꯇꯧꯅꯕꯅꯤꯅ ꯎꯝ ꯃꯍꯥꯕꯂꯤꯗꯁꯨ ꯇꯧꯅꯩ ꯏꯝꯐꯥꯜ ꯑꯦꯔꯤꯌꯥ ꯃꯅꯨꯡꯗꯗꯤ ꯀꯕꯨꯏ ꯈꯣꯏꯅ ꯇꯥꯕ ꯖꯒꯥꯁꯦ ꯑꯁꯥꯏꯁꯤꯗ ꯑꯌꯥꯝꯕ ꯂꯣꯏ ꯑꯅꯝꯕ ꯂꯣꯏ ꯇꯧꯅꯩ ꯃꯣꯏ ꯄꯨꯡ ꯍꯧꯕ ꯍꯥꯏꯕꯁꯦ ꯂꯩꯇꯦꯕ ꯀꯣ ꯃꯣꯏꯒꯤꯗꯤ ꯅꯨꯡꯊꯤꯜꯗ ꯇꯧꯕꯁꯨ ꯂꯩ ꯅꯨꯡꯊꯤꯜꯗ ꯇꯧꯕ ꯄ꯭ꯔꯣꯒ꯭ꯔꯥꯝꯁꯨ ꯂꯩꯌꯦꯀꯣ ꯅꯨꯡꯗꯥꯡꯗꯁꯨ ꯑꯗꯨꯝ ꯂꯩꯁꯥꯕꯤ ꯄꯥꯈꯪꯁꯤꯡꯒ ꯖꯒꯣꯏ ꯁꯥꯔꯒ ꯇꯧꯕꯁꯨ ꯂꯩ ꯑꯗꯨ ꯅꯨꯡꯊꯤꯜꯗ ꯅꯨꯡꯊꯤꯜꯗ ꯆꯠꯀꯦ ꯍꯥꯏꯔꯁꯨ ꯑꯗꯨꯝ ꯌꯥꯏ ꯅꯨꯡꯗꯥꯡꯗ ꯆꯠꯀꯦ ꯍꯥꯏꯔꯁꯨ ꯌꯥꯏ ꯌꯥꯏ ꯌꯥꯏ ꯇ꯭ꯔꯦꯗꯤꯁꯅꯦꯜ ꯁꯦꯠꯇ꯭ꯔꯁꯨ ꯌꯥꯏ ꯑꯇꯣꯞꯄ ꯎꯝ ꯖꯥꯠꯀꯤ ꯃꯤ ꯀꯣ ꯀꯥꯡꯂꯨꯞ ꯑꯇꯣꯞꯄꯒꯤ ꯃꯤꯁꯨ ꯑꯗꯨꯝ ꯏꯟꯕꯥꯏꯠ ꯇꯧꯅꯕꯅꯤ ꯃꯤꯁꯨ ꯂꯣꯏ ꯂꯥꯛꯅꯩꯌꯦ ꯑꯗꯨꯒ ꯖꯒꯣꯏ ꯁꯥꯕ ꯌꯥꯎꯒꯦ ꯍꯥꯏꯔꯗꯤ ꯃꯣꯏꯅꯁꯨ ꯃꯣꯏꯒꯤ ꯐꯤꯗꯣ ꯑꯗꯨꯝ ꯄꯤꯔꯛꯀꯅꯤ ꯃꯣꯏ ꯍꯧꯖꯤꯛꯀꯤ ꯂꯧꯕ ꯍꯥꯏꯁꯦ ꯑꯁ ꯑꯁꯨꯝ ꯇꯧꯕꯅꯤꯗ ꯖꯒꯣꯏ ꯁꯥꯕ ꯌꯥꯎꯒꯦ ꯑꯩꯈꯣꯏꯁꯨ ꯍꯥꯏꯔꯗꯤꯅꯦ ꯃꯣꯏꯅ ꯑꯗꯨꯝ ꯃꯣꯏ ꯑꯦꯛꯁꯇ꯭ꯔꯥ ꯑꯗꯨꯝ ꯐꯤ ꯊꯝꯅꯩꯕ ꯑꯗꯨ ꯍꯥꯞꯍꯜꯂꯒ ꯇꯧꯕꯁꯨ ꯌꯥꯏ ꯅꯠꯇ꯭ꯔꯒ ꯅꯁꯥꯒꯤ ꯐꯤ ꯄꯨꯔꯒ ꯆꯠꯄꯁꯨ ꯌꯥꯏ ꯈꯪꯅꯕ ꯆꯥꯟꯅꯕꯀꯣ ꯅꯃꯥꯟꯅꯕꯤ ꯅꯃꯥꯟꯅꯕ ꯂꯩꯔꯒꯗꯤ ꯃꯣꯏꯗꯒꯤ ꯑꯗꯨꯝ ꯂꯧꯔꯒ ꯍꯥꯞꯄꯁꯨ ꯌꯥꯏ ꯒꯥꯡꯉꯥꯏꯁꯦ ꯀꯩꯅꯣ ꯐꯧ ꯂꯣꯛꯄ ꯂꯣꯏꯔꯛꯄꯒꯤ ꯍꯔꯥꯎꯕ ꯐꯣꯡꯗꯣꯛꯄ ꯐꯦꯁꯇꯤꯕꯦꯜꯅꯦꯕꯀꯣ ꯎꯝ ꯑꯗꯨ ꯑꯗꯨ ꯅꯕꯦꯝꯕꯔ ꯋꯥꯏꯁꯤꯗ ꯇꯧꯅꯩꯌꯦ ꯍꯔꯥꯎ ꯀꯨꯝꯍꯩꯁꯦ ꯑꯗꯨꯒ ꯅꯨꯃꯤꯠ ꯅꯨꯃꯤꯠ ꯅꯤꯅꯤ ꯅꯨꯃꯤꯠ ꯑꯗꯨꯝ ꯇꯧꯊꯩ ꯑꯗꯨꯝ ꯑꯗꯣ ꯑꯍꯥꯟꯕ ꯐꯥꯔꯁ ꯅꯨꯃꯤꯠꯁꯤꯗꯅ ꯃꯣꯏꯒꯤ ꯂꯥꯏꯗ ꯀꯠꯄ ꯂꯥꯏꯗ ꯈꯔ ꯀꯩꯅꯣ ꯃꯣꯏꯒꯤ ꯔꯤꯆꯨꯌꯦꯜ ꯍꯥꯏ ꯇꯥꯔꯦꯅꯦꯀꯣ ꯂꯥꯏꯗ ꯀꯠꯂꯤꯕ ꯀꯩꯀꯩ ꯄꯣꯠꯁꯛ ꯑꯗꯨ ꯑꯗꯨ ꯄꯥꯡꯊꯣꯛꯑꯦ ꯑꯍꯥꯟꯕ ꯅꯨꯃꯤꯠꯇꯗꯤ ꯅꯨꯃꯤꯠ ꯑꯍꯨꯝ ꯃꯔꯤ ꯑꯥ ꯅꯨꯃꯤꯠ ꯃꯔꯤ ꯄꯥꯡꯊꯣꯛꯄ ꯅꯨꯃꯤꯠ ꯃꯉꯥ ꯄꯥꯡꯊꯣꯛꯄꯁꯨ ꯂꯩ ꯑꯗꯨꯗꯤ ꯃꯐꯝ ꯃꯐꯝꯅꯁꯨ ꯄꯣꯜꯂꯦ ꯃꯤꯁꯤꯡꯅꯀꯣ ꯍꯥꯏꯗꯤ ꯃꯣꯏ ꯀꯨꯝꯍꯩꯗꯣ ꯅꯨꯡꯉꯥꯏꯕꯅꯤꯅ ꯈꯔ ꯈꯤꯇꯪ ꯁꯥꯡꯅ ꯇꯧꯁꯦ ꯍꯥꯏꯕ ꯃꯤ ꯍꯥꯏꯕ ꯀꯥꯞꯂꯨꯞꯁꯤꯁꯨ ꯂꯩ ꯑꯗꯣ ꯌꯥꯝ ꯁꯥꯡꯕ ꯍꯥꯏꯁꯦ ꯍꯞꯇꯥ ꯑꯃꯃꯨꯛꯇꯤ ꯑꯗꯨꯝ ꯇꯧꯋꯦ ꯃꯍꯥꯕꯂꯤꯁꯦ ꯀꯪꯂꯥ ꯀꯪꯂꯥ ꯀꯪꯂꯥꯗꯒꯤ ꯍꯧꯖꯤꯛꯀꯤ ꯀꯩꯅꯣ ꯄꯣꯁ ꯑꯣꯐꯤꯁ ꯂꯩꯕꯗꯣ ꯏꯝꯐꯥꯜꯒꯤ ꯃꯦꯟ ꯕ꯭ꯔꯥꯟꯁ ꯍꯦꯠ ꯕ꯭ꯔꯥꯟꯁ ꯍꯥꯏ ꯇꯥꯔꯦ ꯑꯗꯨ ꯌꯧꯗ꯭ꯔꯤꯀꯥꯟꯗ ꯀꯩꯅꯣ ꯑꯗꯨꯔꯣꯝꯗꯒꯤ ꯍꯥꯏꯊꯕꯁꯨ ꯌꯥꯏꯀꯣ ꯑꯗꯨ ꯆꯦꯀꯣꯟ ꯆꯦꯀꯣꯟ ꯅꯠꯇꯦ ꯀꯩ ꯀꯥꯎꯔꯦ ꯑꯗꯨ ꯃꯃꯤꯡ ꯇꯨꯔꯦꯟ ꯑꯃ ꯆꯦꯟꯕꯗꯣ ꯑꯗꯨꯒꯤ ꯑꯗꯨ ꯁꯟꯖꯦꯟꯊꯣꯡ ꯁꯟꯖꯦꯟꯊꯣꯡꯗꯒꯤ ꯍꯦꯛ ꯍꯥꯏꯊꯕ ꯑꯃꯁꯨ ꯂꯩꯕꯅꯦ ꯂꯝꯕꯤ ꯆꯪꯕ ꯔꯥꯏꯠꯇꯀꯣ ꯔꯥꯏꯠ ꯔꯥꯏꯠ ꯑꯥ ꯑꯥ ꯑꯗꯨꯗꯒꯤ ꯆꯪꯉꯁꯨ ꯑꯗꯨꯝ ꯌꯥꯕꯅꯦ ꯑꯣꯀꯦ ꯑꯥ ꯑꯧ ꯌꯥꯝ ꯅꯨꯡꯉꯥꯏꯅ ꯌꯥꯎꯔꯨꯔꯣ